ꯑꯩꯒꯤ ꯈ꯭ꯋꯥꯏꯗꯒꯤ ꯋꯥꯡꯕ ꯔꯦꯀꯣꯔꯠ ꯑꯁꯤ ꯑꯩꯈꯣꯏꯒꯤ ꯂꯩꯀꯥꯏꯗ ꯁꯤꯟꯒꯤꯕ ꯃꯅꯥꯊꯣꯟ ꯔꯦꯁꯇ ꯑꯩꯅ ꯐꯥꯁ ꯄ꯭ꯔꯥꯏꯖ ꯐꯪꯗꯨꯅ ꯒꯣꯜ ꯃꯦꯗꯜ ꯂꯧꯈꯤ ꯃꯁꯤꯅ ꯈ꯭ꯋꯥꯏꯗꯒꯤ ꯋꯥꯡꯕ ꯔꯦꯀꯣꯔꯠꯅꯤ ꯑꯗꯨꯒ ꯑꯩꯅ ꯅꯣꯡꯃꯗ ꯆꯦꯟꯕ ꯈ꯭ꯋꯥꯏꯗꯒꯤ ꯅꯣꯡꯃꯗ ꯆꯦꯟꯕ ꯀꯤꯂꯣꯃꯤꯇꯔ ꯃꯉꯥ ꯃꯉꯥ ꯅꯨꯡꯇꯤꯒꯤ ꯆꯦꯜꯂꯤ ꯍꯥꯏꯔꯤꯕ ꯀꯤꯂꯣꯃꯤꯇꯔ ꯃꯉꯥ ꯑꯁꯤ ꯑꯩꯅ ꯑꯩꯈꯣꯏꯒꯤ ꯃꯅꯥꯛꯇ ꯂꯩꯕ ꯐꯤꯜ ꯑꯃꯗ ꯔꯥꯎꯟ ꯆꯦꯟꯗꯨꯅ ꯍꯥꯏꯔꯤꯕ ꯃꯍꯥꯛꯀꯤ ꯀꯤꯂꯣꯃꯤꯇꯔ ꯃꯉꯥ ꯑꯁꯤ ꯃꯄꯨꯡ ꯐꯥꯍꯜꯂꯤ ꯑꯗꯨꯒ ꯑꯩꯅ ꯄꯨꯟꯁꯤꯗ ꯑꯩꯅ ꯈ꯭ꯋꯥꯏꯗꯒꯤ ꯑꯩꯅ ꯐꯪꯕ ꯄꯥꯝꯕ ꯒꯣꯜ ꯑꯗꯨꯗꯤ ꯑꯣꯂꯦꯝꯄꯤꯛꯇ ꯑꯣꯂꯦꯝꯄꯤꯛ ꯔꯦꯁꯇ ꯌꯥꯎꯗꯨꯅ ꯍꯥꯏꯔꯤꯕ ꯑꯣꯂꯦꯝꯄꯤꯛ ꯔꯦꯁꯀꯤ ꯒꯣꯜ ꯃꯦꯗꯜ ꯑꯁꯤ ꯂꯧꯕ ꯄꯥꯝꯕꯅꯤ